ꯑꯣ ꯃꯥꯅꯦ ꯃꯥꯅꯦ ꯀꯔꯤ ꯀꯔꯤ ꯃꯇꯥꯡꯗ ꯍꯥꯏꯒꯦ ꯍꯥꯏꯕꯤꯔꯛꯑꯣ ꯑꯣ ꯃꯥꯅꯦ ꯃꯥꯅꯦ ꯃꯥꯅꯦ ꯍꯣꯏ ꯀꯔꯤ ꯇꯥꯛꯄꯤꯒꯦꯕ ꯎꯝ ꯌꯥꯅꯤ ꯌꯥꯅꯤ ꯍꯧꯖꯤꯛ ꯊꯣꯏꯗꯣꯛꯄ ꯄ꯭ꯔꯣꯕ꯭ꯂꯦꯝ ꯂꯩꯇꯦ ꯑꯗꯨꯝ ꯌꯥꯒꯅꯤ ꯎꯝ ꯎꯝ ꯎꯝ ꯍꯣꯏ ꯃꯟꯗꯦꯁꯤꯃ ꯁꯨꯇꯤ ꯑꯣꯏꯖꯩ ꯑꯇꯩ ꯑꯇꯩ ꯃꯇꯝꯗꯤ ꯁꯨꯇꯤ ꯑꯣꯏꯗꯦ ꯑꯗꯨꯃꯗꯤ ꯑꯣꯏ ꯍꯣꯏ ꯍꯣꯏ ꯍꯣꯏ ꯎꯝ ꯎꯝ ꯎꯝ ꯍꯣꯏ ꯍꯣꯏ ꯎꯝ ꯌꯥꯅꯤ ꯌꯥꯅꯤ ꯃꯟꯗꯦ ꯈꯛꯇꯪ ꯂꯥꯛꯄꯤꯒꯅꯣ ꯑꯇꯩ ꯃꯇꯝꯗꯤ ꯂꯣꯏ ꯌꯥꯅꯤ ꯂꯥꯛꯄ ꯎꯝ ꯂꯩ ꯂꯩ ꯃꯅꯨꯡꯗ ꯒ꯭ꯔꯥꯎꯟ ꯆꯥꯎꯅ ꯂꯩ ꯑꯗꯨꯗ ꯄꯥꯔꯛ ꯇꯧꯕ ꯑꯗꯨꯝ ꯌꯥꯒꯅꯤ ꯎꯝ ꯎꯝ ꯎꯝ ꯍꯣꯏ ꯍꯣꯏ ꯒꯥꯔꯤ ꯄꯥꯔꯀꯤꯡꯒꯤꯅ ꯒꯥꯔꯤ ꯑꯆꯧꯕꯒꯤꯅ ꯂꯨꯄꯥ ꯌꯥꯡꯈꯩ ꯒꯥꯔꯤ ꯃꯆꯥꯒꯤꯅ ꯂꯨꯄꯥ ꯀꯨꯟ ꯑꯗꯨꯒ ꯑꯩꯈꯣꯏꯒꯤ ꯅꯍꯥ ꯍꯥꯏꯇꯥꯔꯦ ꯆꯍꯤ ꯀꯨꯟꯒꯤ ꯃꯊꯛꯀꯤꯅ ꯂꯨꯄꯥ ꯀꯨꯟꯊ꯭ꯔꯥ ꯆꯍꯤ ꯀꯨꯟꯒꯤ ꯃꯈꯥꯒꯤꯅ ꯂꯨꯄꯥ ꯇꯔꯥ ꯑꯗꯨꯃꯥꯏꯅ ꯂꯧꯖꯩ ꯎꯝ ꯍꯣꯏ ꯍꯣꯏ ꯆꯥꯅ ꯊꯛꯅꯕ ꯍꯥꯏꯁꯦ ꯍꯣꯏ ꯆꯥꯅ ꯊꯛꯅꯕ ꯍꯥꯏꯔꯒ ꯐꯥꯁ ꯐꯨꯗ ꯀꯨꯝꯕ ꯀꯩꯒꯨꯝꯕꯗꯤ ꯑꯗꯨꯗꯤ ꯐꯪꯗꯦ ꯑꯗꯨꯒ ꯆꯤꯞꯁ ꯀꯨꯝꯕ ꯍꯩ ꯃꯍꯤꯒꯨꯝꯕ ꯑꯇꯩ ꯑꯇꯣꯞꯄ ꯑꯥꯏꯇꯦꯝ ꯂꯩꯕꯅꯦ ꯏꯁꯤꯡꯒꯨꯝꯕ ꯀꯩꯒꯨꯝꯕ ꯑꯗꯨꯝꯕꯗꯤ ꯐꯪꯉꯤ ꯑꯗꯨꯒ ꯍꯣꯇꯦꯜ ꯑꯣꯏꯅ ꯐꯥꯁ ꯐꯨꯗꯀꯤ ꯇꯥꯏꯄꯇ ꯇꯧꯕꯗꯤ ꯂꯩꯇꯦ ꯑꯗꯨꯒꯤ ꯐꯦꯁꯤꯂꯤꯇꯤꯗꯤ ꯂꯩꯇꯦ ꯍꯧꯖꯤꯛ ꯍꯧꯖꯤꯛ ꯎꯝ ꯎꯝ ꯎꯝ ꯎꯝ ꯍꯣꯏ ꯍꯣꯏ ꯑꯗꯨꯒꯨꯝꯕ ꯑꯦꯔꯦꯟꯖꯇꯤ ꯑꯩꯈꯣꯏ ꯂꯩ ꯑꯗꯨꯝ ꯄꯣꯔꯛꯄ ꯌꯥꯒꯅꯤ ꯆꯥꯕ ꯊꯛꯄ ꯑꯗꯨꯝ ꯌꯥꯒꯅꯤ ꯃꯅꯨꯡꯗ ꯑꯗꯨꯗꯗꯨꯝ ꯄꯣꯔꯛꯑꯒ ꯆꯥꯕ ꯊꯛꯄ ꯀꯩꯁꯨ ꯀꯥꯏꯗꯦ ꯑꯗꯨꯝ ꯌꯥꯏ ꯑꯗꯨꯒꯤ ꯐꯦꯁꯤꯂꯤꯇꯤ ꯑꯩꯈꯣꯏ ꯄꯤ ꯌꯥꯏ ꯎꯝ ꯎꯝ ꯎꯝ ꯑꯗꯨꯝꯃꯗꯤ ꯂꯣꯏꯁꯟꯕꯤꯔꯝꯕ ꯇꯥꯔꯦ ꯑꯗꯨꯒ ꯗꯁꯇꯕꯤꯟ ꯂꯩꯌꯦꯕꯀꯣ ꯗꯁꯇꯕꯤꯟꯗꯨꯗ ꯐꯖꯅ ꯍꯥꯞꯆꯟꯕꯤꯔꯝꯃꯣ ꯑꯗ ꯎꯝ ꯌꯥꯏ ꯌꯥꯏ ꯌꯥꯏ ꯍꯣꯏ ꯃꯣꯟꯗꯦ ꯅꯨꯃꯤꯠ ꯅꯠꯇꯕ ꯅꯨꯃꯤꯠ ꯑꯃꯗ ꯂꯥꯛꯄꯤꯔꯣ ꯍꯣꯏ ꯍꯣꯏ ꯌꯥꯏ ꯌꯥꯏ ꯑꯗꯨꯝ ꯄꯥꯎ ꯐꯥꯎꯕꯤꯔꯛꯑꯣ ꯌꯥꯅꯤ ꯌꯥꯅꯤ ꯎꯝ ꯎꯝ ꯍꯣꯏ ꯍꯣꯏ ꯍꯣꯏ ꯍꯣꯏ ꯎꯝ ꯍꯣꯏ ꯍꯣꯏ ꯍꯣꯏ ꯎꯝ